ꯍꯜꯂꯣ ꯉꯁꯥꯏꯒꯤ ꯑꯩꯅ ꯃꯐꯝ ꯑꯃ ꯑꯩꯈꯣꯏꯒꯤ ꯁꯤ ꯄꯥꯏꯕꯤꯔꯛꯏꯕ ꯐꯣꯟꯁꯤ ꯀꯩ ꯅꯠꯇ꯭ꯔꯣ ꯑꯩꯈꯣꯏꯒꯤ ꯂꯝꯖꯤꯡꯕ ꯀꯦꯞ ꯁꯔꯕꯤꯁ ꯅꯠꯇ꯭ꯔꯣ ꯑꯗꯣ ꯉꯁꯥꯏꯒꯤ ꯑꯩꯅ ꯉꯁꯥꯏ ꯍꯥꯏꯖꯈꯤꯕ ꯃꯃꯥꯡꯒꯤ ꯑꯩꯒꯤ ꯄꯤꯛ ꯑꯞ ꯄꯣꯏꯟꯗꯣ ꯑꯗꯨꯗꯒꯤ ꯃꯐꯝꯁꯤ ꯈꯤꯇꯪ ꯆꯦꯟꯖ ꯇꯧꯔꯦ ꯉꯁꯥꯏꯒꯤꯗꯣ ꯑꯩꯒꯤ ꯃꯐꯝꯗꯨꯗ ꯂꯩꯔꯝꯕꯗꯒꯤ ꯑꯩꯁꯤ ꯏꯃꯥꯟꯅꯕꯅ ꯑꯃ ꯑꯩꯈꯣꯏꯒꯤ ꯌꯥꯝ ꯅꯛꯅ ꯂꯩꯕ ꯏꯃꯥꯟꯅꯕ ꯑꯃꯅ ꯀꯧꯔꯛꯇꯅ ꯑꯗꯨꯗ ꯈꯤꯇꯪ ꯑꯩꯁꯨ ꯍꯥꯏꯗꯣꯔꯛꯑꯦ ꯅꯣꯏꯁꯨ ꯂꯥꯛꯇꯕꯗꯨꯗ ꯑꯗꯣ ꯃꯐꯝꯁꯤ ꯑꯝꯇꯪ ꯑꯅꯧꯕ ꯃꯐꯝꯗꯨ ꯑꯝꯇꯪ ꯍꯥꯏꯖꯔꯛꯀꯦ ꯉꯁꯥꯏꯒꯤ ꯑꯩ ꯉꯁꯥꯏ ꯍꯥꯏꯖꯈꯤꯕꯗꯨꯅ ꯑꯩꯈꯣꯏꯒꯤ ꯍꯥꯌꯦꯜ ꯂꯕꯨꯛꯇꯅ ꯍꯥꯏꯖꯕꯅꯤ ꯑꯗꯣ ꯍꯧꯖꯤꯛꯁꯦ ꯑꯩꯁꯤ ꯍꯥꯌꯦꯜ ꯂꯕꯨꯛꯇꯒꯤ ꯀꯤꯂꯣꯃꯤꯇꯔ ꯑꯃ ꯃꯈꯥꯏꯃꯨꯛ ꯊꯣꯛꯂꯛꯑꯒ ꯑꯩꯈꯣꯏꯒꯤ ꯈꯥꯉꯕꯣꯛ ꯕꯖꯥꯔꯗ ꯂꯩꯖꯔꯦꯕ ꯈꯥꯉꯕꯣꯛ ꯕꯖꯥꯔꯗ ꯈꯥꯉꯕꯣꯛ ꯑꯩꯈꯣꯏꯒꯤ ꯀꯦ ꯑꯦꯝ ꯕ꯭ꯂꯨꯃꯤꯡ ꯁ꯭ꯀꯨꯜꯑꯅ ꯂꯩꯕ ꯃꯐꯝꯗꯨ ꯈꯪꯕꯤꯗꯅ ꯍꯣꯏ ꯁ꯭ꯀꯨꯜꯗꯣ ꯍꯥꯌꯔ ꯁꯦꯀꯦꯟꯗꯔꯤ ꯁ꯭ꯀꯨꯜꯗꯣ ꯑꯥ ꯍꯥꯌꯔ ꯁꯦꯀꯦꯟꯗꯔꯤ ꯁ꯭ꯀꯨꯜꯗꯨꯒꯤ ꯑꯩꯈꯣꯏꯒꯤ ꯑꯗꯨꯒꯤ ꯑꯣꯞꯄꯣꯖꯤꯠ ꯁꯥꯏꯗꯇ ꯑꯗꯨꯒꯤ ꯃꯦꯟ ꯒꯦꯠꯇꯨꯒꯤ ꯑꯣꯞꯄꯣꯖꯤꯠ ꯁꯥꯏꯗꯇ ꯑꯩ ꯂꯦꯞꯄꯒ ꯂꯩꯖꯔꯦ ꯑꯥ ꯑꯩ ꯑꯉꯧꯕ ꯇꯤ ꯁꯥꯔꯠ ꯑꯃ ꯂꯤꯠꯄ ꯑꯗꯨꯅꯤ ꯑꯩꯅ ꯂꯩꯖꯔꯤꯁꯦ ꯑꯗꯣ ꯍꯣꯔꯦꯟ ꯑꯗ꯭ꯋꯥꯏꯒꯤ ꯖꯒꯥꯗꯨ ꯌꯧꯔꯛꯑꯒ ꯑꯝꯇꯪ ꯐꯣꯟ ꯇꯧꯕꯤꯔꯛꯑꯣ ꯋꯥꯔꯧꯕꯤꯕ ꯌꯥꯗꯦ ꯉꯁꯥꯏꯒꯤ ꯃꯐꯝ ꯆꯦꯟꯖ ꯇꯧꯕꯒꯤꯗꯃꯛꯇ ꯑꯣ ꯐꯔꯦ ꯑꯗꯣ ꯈꯔ ꯈꯔ ꯊꯨꯅ ꯌꯧꯁꯤꯟꯕꯤꯔꯛꯑꯣ ꯑꯗꯨꯗꯤ ꯑꯥ ꯊꯝꯖꯔꯦ ꯊꯝꯖꯔꯦ